ꯂꯩꯌꯦ ꯑꯩꯈꯣꯏ ꯈꯨꯟꯗ ꯂꯩꯕ ꯃꯇꯝꯗ ꯑꯦꯅꯤ ꯍꯦꯜ ꯀꯤꯌꯔ ꯁꯦꯟꯇꯔ ꯄꯥꯛꯄ ꯃꯇꯝꯗ ꯁꯦꯟꯖꯥꯎ ꯄꯥꯏꯕꯁꯤꯡꯅ ꯑꯗꯨꯒꯤ ꯃꯣꯏꯒꯤ ꯗꯣꯛꯇꯔꯁꯤꯡꯒ ꯃꯥꯟꯅꯔꯒ ꯃꯣꯏꯅ ꯑꯗꯨꯝ ꯀꯔꯞꯁꯟ ꯇꯧꯔꯒ ꯂꯥꯏꯔꯕ ꯏꯃꯨꯡꯁꯤꯡꯗ ꯌꯥꯝꯅ ꯋꯥꯕ ꯄꯤꯕꯁꯨ ꯃꯇꯝ ꯂꯩꯌꯦ ꯑꯗꯨꯒꯤ ꯃꯥꯕꯨꯁꯤꯡꯅ ꯃꯤꯒꯤ ꯑꯋꯥꯕꯁꯤꯡ ꯂꯥꯏꯔꯕꯁꯤꯡꯅ ꯂꯥꯏꯌꯦꯡꯒꯦ ꯍꯥꯏꯕ ꯃꯇꯝꯗꯗꯤ ꯍꯤꯗꯥꯛ ꯁꯤꯅ ꯃꯣꯏꯅ ꯀꯔꯞꯁꯟ ꯇꯧꯔꯒ ꯌꯣꯟꯕꯁꯨ ꯃꯌꯥꯝ ꯂꯩ ꯁꯦꯟꯗꯣꯛꯗ ꯄꯩꯁꯥꯗ ꯉꯥꯎꯕꯁꯨ ꯃꯌꯥꯝ ꯂꯩꯌꯦ ꯃꯇꯝ ꯑꯗꯨꯅ ꯂꯩꯔꯕ ꯃꯇꯝꯗꯗꯤ ꯈꯨꯟꯒꯤ ꯏꯅꯥꯎ ꯄꯩꯁꯥ ꯄꯥꯏꯕꯁꯤꯡꯅꯗꯤ ꯃꯣꯏꯅꯗꯤ ꯃꯣꯏꯒꯤꯗꯤ ꯑꯋꯥꯠꯄ ꯂꯩꯇꯕꯅꯤꯅ ꯂꯥꯏꯔꯕ ꯑꯩꯈꯣꯏꯗꯗꯤ ꯃꯣꯏꯅ ꯀꯔꯞꯁꯟ ꯇꯧꯔꯒ ꯃꯣꯏꯅ ꯁꯥꯟꯅꯈꯤꯕꯁꯨ ꯃꯇꯝ ꯂꯩꯌꯦ